ꯑꯩꯒꯤ ꯋꯥꯈꯜꯗ ꯌꯣꯒꯥ ꯁꯥꯟꯅꯕ ꯍꯧꯕꯁꯤ ꯍꯣꯏ ꯆꯍꯤ ꯆꯞ ꯆꯥꯕꯤꯗꯤ ꯂꯩꯇꯦ ꯑꯗꯨꯕꯨ ꯌꯣꯒꯥ ꯍꯥꯏꯁꯤ ꯁꯥꯟꯅꯔꯗꯤ ꯑꯉꯥꯡ ꯑꯣꯏꯔꯤꯉꯩ ꯅꯍꯥ ꯑꯣꯏꯔꯤꯉꯩꯗꯒꯤ ꯁꯥꯟꯅ ꯍꯧꯕꯅ ꯏꯁꯥꯗ ꯑꯩꯈꯣꯏ ꯇꯤꯡ ꯌꯥꯡꯗ ꯑꯣꯏꯔꯣ ꯑꯗꯩ ꯏꯁꯥ ꯏꯟꯈꯠꯂꯛꯄꯩ ꯃꯇꯝꯁꯤꯗ ꯋꯥꯡꯕꯗꯁꯨ ꯀꯥꯟꯅꯕ ꯌꯥꯝ ꯄꯤ ꯑꯗꯩ ꯌꯣꯒꯥ ꯁꯥꯟꯅꯕꯁꯤꯅ ꯈ꯭ꯋꯥꯡ ꯉꯛꯂꯤ ꯈꯨꯠ ꯁꯔꯨꯒꯤ ꯇꯥꯡꯅ ꯆꯤꯡꯕ ꯃꯐꯝꯁꯤꯡꯗ ꯅꯥꯕꯗꯩꯁꯨ ꯑꯗꯨꯝ ꯈꯔ ꯐꯍꯜꯂꯦ ꯌꯣꯒꯥ ꯁꯥꯟꯅꯔꯤꯉꯩ ꯏꯁꯥ ꯁꯥꯖꯦꯟ ꯁꯥꯟꯅꯔꯤꯈꯩ ꯍꯛꯆꯥꯡ ꯐꯕ ꯍꯦꯜꯍꯜꯂꯤ ꯑꯗꯨꯅ ꯌꯣꯒꯥ ꯑꯁꯤ ꯌꯥꯔꯒꯗꯤ ꯑꯩꯗꯤ ꯅꯍꯥ ꯑꯉꯥꯡ ꯑꯣꯏꯔꯤꯉꯩ ꯆꯍꯤ ꯅꯤꯄꯥꯜ ꯃꯥꯄꯜ ꯁ꯭ꯋꯥꯏꯒꯤ ꯁ꯭ꯋꯥꯏꯗꯒꯤ ꯑꯗꯨꯝ ꯁꯥꯟꯅꯕ ꯍꯧꯍꯟꯅꯤꯡꯏ ꯌꯣꯒꯥ ꯍꯧꯖꯤꯛ ꯅꯍꯥꯟꯋꯥꯏ ꯀꯥꯟꯗ ꯁꯥꯟꯅꯈꯤꯕ ꯍꯥꯏꯁꯦ ꯁꯨꯝ ꯂꯦꯞꯇꯅ ꯁꯥꯟꯅꯈꯤꯕ ꯑꯣꯏꯇꯥꯔꯗꯤ ꯑꯩꯈꯣꯏꯅ ꯑꯍꯟꯁꯨ ꯑꯣꯏꯔ ꯀꯥꯟꯗ ꯑꯍꯟ ꯑꯣꯏꯔ ꯀꯥꯟꯗ ꯇꯤꯡ ꯌꯥꯡ ꯇꯤꯡꯊꯣꯛꯄ ꯉꯝꯗꯕ ꯑꯗꯒꯤ ꯈꯨꯠ ꯇꯥꯁꯤꯟ ꯈꯣꯆꯤꯟꯕ ꯉꯝꯗꯕ ꯑꯁꯤꯗꯩꯁꯨ ꯈꯔ ꯐꯍꯟꯒꯅꯤ ꯈꯜꯂꯤ ꯑꯗꯨꯅ ꯌꯣꯒꯥ ꯍꯥꯏꯁꯤ ꯑꯗꯨꯝ ꯑꯉꯥꯡ ꯑꯣꯏꯔꯤꯉꯩ ꯅꯍꯥ ꯑꯣꯏꯔꯤꯉꯩꯗꯩ ꯁꯥꯟꯅꯕꯅ ꯐꯩ